ꯃꯥꯅꯦ ꯃꯥꯅꯦ ꯑꯩꯈꯣꯏꯒꯤ ꯍꯣꯜ ꯁꯦꯜꯂꯔꯒꯤ ꯑꯩꯈꯣꯏ ꯐꯥꯔꯃꯥꯁꯤꯀꯦꯜ ꯍꯣꯜ ꯁꯦꯜꯂꯔ ꯑꯣꯏꯒꯗꯣꯏꯅꯦ ꯍꯧꯖꯤꯛꯁꯤ ꯑꯩꯈꯣꯏ ꯑꯌꯥꯝꯕꯅꯗꯤ ꯂꯣꯏꯁꯜꯂꯛꯑꯦꯕꯀꯣ ꯑꯩꯈꯣꯏ ꯈꯔꯗꯤ ꯋꯥꯠꯂꯤ ꯑꯗꯣ ꯍꯥꯏꯗꯤ ꯍꯤꯗꯥꯛꯁꯤ ꯑꯩꯈꯣꯏꯒꯤ ꯍꯧꯖꯤꯛꯁꯤ ꯏꯁꯇꯣꯛꯇ ꯂꯩꯇꯕ ꯅꯍꯥꯟ ꯏꯁꯇꯣꯛꯁꯦ ꯄꯨꯂꯞ ꯂꯣꯏꯈꯤꯕ ꯍꯥꯏꯕ ꯇꯥꯔꯦ ꯑꯗꯨꯗ ꯑꯩꯈꯣꯏꯒꯤ ꯏꯁꯇꯣꯛꯁꯦ ꯉꯥꯏꯔꯒ ꯂꯩꯌꯦꯕ ꯍꯧꯖꯤꯛꯀꯤ ꯑꯣꯏꯅ ꯑꯗꯨꯒꯤꯗꯃꯛꯇꯗꯤ ꯋꯥꯔꯧꯕꯤꯕ ꯌꯥꯗꯦ ꯑꯗꯨꯕꯨ ꯑꯩꯈꯣꯏ ꯍꯧꯖꯤꯛꯀꯤ ꯑꯌꯥꯝꯕꯅꯗꯤ ꯂꯣꯏꯁꯤꯜꯂꯛꯑꯦ ꯍꯧꯖꯤꯛ ꯋꯥꯠꯍꯧꯔꯤꯕ ꯑꯗꯣꯝꯒꯤ ꯍꯤꯗꯥꯛ ꯈꯔ ꯋꯥꯠꯍꯧꯔꯤꯕꯁꯦ ꯑꯗꯨꯝ ꯃꯦꯟꯈꯠꯅꯕꯁꯨ ꯀꯟꯅ ꯍꯣꯠꯅꯖꯔꯤꯕ ꯑꯩꯈꯣꯏꯁꯨ ꯑꯗꯨ ꯏꯁꯇꯣꯛꯁꯦ ꯍꯌꯦꯡ ꯍꯥꯡꯆꯤꯠ ꯂꯥꯛꯀꯗꯕ ꯑꯣꯏꯕ ꯑꯗꯨꯗ ꯅꯣꯡꯃ ꯅꯤꯅꯤ ꯈꯛꯇꯪ ꯃꯇꯝ ꯉꯥꯏꯕꯤꯕ ꯌꯥꯒꯗ꯭ꯔꯥ ꯀꯔꯃꯥꯏ ꯇꯧꯕꯅꯣ ꯑꯥ ꯑꯣ ꯑꯩꯈꯣꯏꯒꯤ ꯁꯤꯗ ꯍꯧꯖꯤꯛ ꯄꯦꯛ ꯇꯧꯕꯗ ꯋꯥꯠꯂꯤꯕ ꯑꯩꯈꯣꯏꯒꯤ ꯍꯌꯦꯡ ꯍꯥꯡꯁꯤꯠ ꯂꯥꯛꯀꯗꯕ ꯄꯣꯠꯁꯤꯗ ꯌꯥꯎꯔꯤꯁꯦ ꯑꯩꯈꯣꯏ ꯑꯦꯃꯣꯛꯁꯤꯂꯤꯟ ꯑꯦꯟꯇꯤꯕꯥꯏꯑꯣꯇꯤꯛꯅꯦ ꯑꯗꯨꯗꯒꯤꯗꯤ ꯁꯦꯞꯇꯤꯌꯥꯥꯖꯣꯟ ꯑꯗꯨꯁꯨ ꯑꯦꯟꯇꯤꯕꯥꯏꯑꯣꯇꯤꯛꯅꯤ ꯁꯣꯝꯅ ꯏꯕꯗ ꯌꯥꯎꯕꯤꯔꯝꯃꯦ ꯑꯗꯨꯗꯒꯤꯗꯤ ꯗꯥꯏꯀ꯭ꯂꯣꯐꯦꯅꯦꯛꯀꯤꯗ ꯀꯩꯅꯣꯝꯃ ꯇꯦꯕ꯭ꯂꯦꯠꯀꯤ ꯑꯃ ꯏꯤꯕꯤꯔꯝꯃꯦ ꯁꯣꯝꯅ ꯁꯤꯒꯤꯁꯤꯅꯦ ꯑꯗꯨꯗꯩꯗꯤ ꯁꯤꯒꯤ ꯃꯤꯗꯥꯖꯣꯂꯥꯝ ꯍꯥꯏꯅ ꯑꯃꯁꯨ ꯂꯩꯕꯤꯔꯝꯃꯦ ꯁꯤꯒꯤꯁꯦ ꯕꯣꯛꯁ ꯇꯔꯥ ꯇꯔꯥꯃꯉꯥꯃꯨꯛ ꯍꯥꯏꯕꯤꯌꯦ ꯁꯣꯝꯅ ꯑꯗꯨꯗꯒꯤꯗꯤ ꯄꯦꯔꯥꯁꯤꯇꯥꯃꯣꯜꯗ ꯀꯩꯅꯣꯒꯤ ꯑꯦꯝꯄꯜ ꯀꯩꯅꯣ ꯑꯦꯝꯄꯜꯁꯤ ꯆꯥꯝꯃꯒ ꯃꯉꯥꯃꯨꯛ ꯏꯤꯕꯤ ꯃꯥꯜꯂꯦ ꯁꯣꯝꯅ ꯑꯗꯨꯗꯩꯗꯤ ꯇꯦꯕ꯭ꯂꯦꯠꯇꯁꯨ ꯌꯥꯎꯕ ꯃꯥꯜꯂꯦ ꯄꯦꯔꯥꯁꯤꯇꯥꯃꯣꯜꯁꯦ ꯑꯁꯤ ꯌꯥꯝ ꯇꯣꯏꯅꯗꯤ ꯐꯪꯕ ꯄꯣꯠꯇꯤ ꯑꯣꯏꯕ ꯑꯗꯣ ꯑꯩꯈꯣꯏꯒꯤꯁꯦ ꯏꯁꯇꯣꯛꯁꯦ ꯂꯣꯏꯊꯣꯛꯈꯤꯕ ꯍꯥꯏꯕ ꯇꯥꯔꯦ ꯇꯧꯖꯔꯛꯏꯕ ꯑꯣꯔꯗꯔꯁꯤꯒ ꯑꯩꯈꯣꯏꯒꯤ ꯏꯁꯇꯣꯛ ꯂꯣꯏꯈꯤꯕ ꯃꯇꯝꯁꯤꯒ ꯌꯥꯝꯅ ꯆꯥꯟꯅꯕ ꯑꯣꯏꯈꯤꯕꯗꯣ ꯗꯥꯎ ꯌꯥꯕ ꯌꯥꯗꯕ ꯍꯥꯏꯒꯗ꯭ꯔꯥ ꯑꯗꯨꯃꯥꯏꯅ ꯂꯩꯈꯤꯕ ꯑꯩꯈꯣꯏꯁꯦ ꯍꯟꯗꯛꯀꯤ ꯁꯤꯒꯤ ꯑꯩꯈꯣꯏ ꯁ꯭ꯋꯥꯏꯒꯤꯁꯤꯗ ꯈꯔ ꯃꯈꯣꯏ ꯂꯝꯕꯤꯗ ꯗꯤꯂꯦ ꯇꯧꯕ ꯈꯣꯠꯄ ꯈꯔ ꯂꯩꯕꯖꯥꯠꯅꯤ ꯂꯝꯕꯤꯗ ꯆꯠꯍꯟꯗꯦ ꯈꯣꯠꯍꯟꯗꯦ ꯀꯥꯏꯅ ꯇꯧꯕ ꯈꯔ ꯂꯩ ꯍꯥꯏ ꯑꯩꯒꯤ ꯏꯟꯐꯣꯔꯃꯦꯁꯟꯗꯨꯅ ꯆꯨꯝꯒꯗ꯭ꯔꯥ ꯆꯨꯝꯃꯣꯏꯗ꯭ꯔꯥ ꯑꯗꯨꯗꯤ ꯍꯥꯏꯕ ꯉꯝꯗ꯭ꯔꯦ ꯑꯗꯣ ꯍꯥꯟꯅ ꯌꯧꯔꯛꯀꯅꯦꯅ ꯑꯩꯈꯣꯏꯅ ꯊꯥꯖꯈꯤꯕ ꯃꯇꯝꯗꯨꯗꯒꯤ ꯈꯤꯇꯪ ꯍꯟꯗꯅꯗꯤ ꯌꯧꯔꯛꯑꯦꯕ ꯃꯇꯝ ꯍꯟꯊꯅꯗꯤ ꯌꯧꯔꯛꯀꯅꯦ ꯍꯥꯏ ꯍꯧꯖꯤꯛ ꯀꯩꯅꯣꯐꯥꯎꯕꯗꯤ ꯌꯧꯔꯦ ꯍꯥꯏꯌꯦ ꯑꯁꯤ ꯒꯨꯋꯥꯍꯥꯇꯤ ꯑꯁ꯭ꯋꯥꯏꯐꯥꯎꯕꯗꯤ ꯂꯩꯔꯦ ꯍꯥꯏꯕ꯭ꯔꯥ ꯀꯩꯅꯣꯝ ꯍꯥꯏꯌꯦꯕꯀꯣ ꯍꯧꯖꯤꯛ ꯑꯩꯅ ꯀꯣꯜ ꯇꯧꯕꯀꯥꯟꯗꯗꯤ ꯑꯗꯣ ꯍꯌꯦꯡ ꯍꯥꯡꯁꯤꯠꯇꯤ ꯁꯣꯏꯗꯅꯃꯛꯀꯤ ꯌꯧꯔꯛꯑꯅꯤ ꯑꯗꯣ ꯁꯣꯝꯒꯤ ꯍꯤꯗꯥꯛ ꯈꯔꯁꯦ ꯑꯩꯈꯣꯏ ꯁꯣꯝꯗꯒꯤ ꯑꯗꯨꯝ ꯑꯇꯣꯞꯄꯗꯒꯤ ꯑꯗꯨꯝ ꯂꯧꯔꯒ ꯍꯥꯞꯆꯔꯛꯑꯣꯁꯨ ꯑꯗꯨꯝ ꯍꯥꯞꯄꯨꯗꯤ ꯍꯥꯞꯆꯔꯛꯀꯦ ꯅꯠꯇ꯭ꯔꯒ ꯎꯝ

ꯎꯝ ꯎꯝ ꯎꯝ

ꯎꯝ ꯎꯝ ꯎꯝ

ꯍꯣꯏ ꯍꯣꯏ ꯁꯤꯟꯖꯔꯛꯑꯒꯦ ꯑꯊꯨꯕ ꯃꯇꯝꯗ ꯊꯥꯅꯕ ꯁꯤꯟꯖꯔꯛꯑꯒꯦ

ꯍꯣꯏ ꯌꯥꯏꯌꯦ ꯍꯣꯏ ꯍꯣꯏ ꯎꯝ ꯎꯝ